ꯂꯣꯛ ꯊꯨꯡꯕ ꯐꯅꯕꯗꯤ ꯑꯩꯈꯣꯏꯅ ꯄꯦꯔꯨꯛ ꯀꯨꯝꯕꯁꯤ ꯐꯨꯠꯂꯒ ꯃꯍꯤꯁꯨ ꯑꯗꯨꯝ ꯊꯛꯅꯩ ꯑꯇꯣꯞꯄ ꯌꯥꯝꯅ ꯑꯩꯈꯣꯏꯅ ꯌꯥꯝ ꯁꯤꯖꯤꯟꯅꯕ ꯑꯩꯈꯣꯏ ꯁꯤꯗ ꯌꯥꯝ ꯁꯤꯖꯤꯟꯅꯕ ꯍꯥꯏꯔꯒꯗꯤ ꯂꯩꯄꯨꯡ ꯈꯥꯡꯒ ꯒꯨꯝꯕꯁꯤ ꯑꯩꯈꯣꯏꯅ ꯊꯤꯔꯒ ꯍꯦꯛꯂꯒ ꯑꯗꯨꯏꯗꯨ ꯑꯃꯨꯟꯕ ꯑꯁꯪꯕ ꯑꯣꯏꯔꯁꯨ ꯌꯥꯏ ꯑꯗꯨꯒ ꯑꯃꯨꯟꯕꯗꯨꯅꯗꯤ ꯍꯦꯟꯅ ꯐꯩ ꯑꯃꯨꯟꯕꯗꯨꯝꯗꯣ ꯑꯗꯨꯝ ꯑꯩꯈꯣꯏ ꯃꯦꯠꯂꯒꯅꯤ ꯈꯪꯗꯦ ꯉꯥꯜꯂꯒꯅꯤ ꯈꯪꯗꯦ ꯍꯤꯡꯅ ꯑꯗꯨꯝ ꯆꯥꯔꯁꯨ ꯌꯥꯏ ꯉꯥꯜꯂꯒ ꯀꯅꯥꯒꯨꯝꯕ ꯈꯔꯅꯗꯤ ꯑꯗꯨꯝ ꯉꯥꯜꯂꯒ ꯆꯥꯕꯁꯨ ꯌꯥꯎꯏ ꯑꯗꯨꯝꯍꯥꯏꯅ ꯑꯗꯨꯝ ꯆꯥꯅꯩ ꯑꯗꯒꯤ ꯂꯃꯥꯡꯈꯥ ꯃꯄꯥꯟꯗꯨꯁꯨ ꯑꯗꯨꯝ ꯆꯥꯅꯩ ꯂꯣꯛ ꯊꯨꯡꯕ ꯐꯅꯕ ꯀꯩꯅꯣꯒ ꯉꯥꯔꯤꯒ ꯃꯦꯠꯀꯦꯔꯥ ꯀꯩꯅꯣꯝꯒ ꯃꯦꯠꯂꯒ ꯑꯗꯨꯝ ꯏꯕꯟ ꯊꯣꯡꯂꯒ ꯐꯥꯎꯕ ꯆꯥꯅꯩ ꯍꯋꯥꯏꯖꯥꯔꯒ ꯂꯃꯥꯡꯈꯥꯒ ꯊꯣꯡꯂꯒ ꯑꯗꯨꯝ ꯐꯖꯅ ꯆꯥꯅꯕꯁꯨ ꯑꯗꯨꯝ ꯌꯥꯎꯏ ꯑꯗꯨ ꯑꯩꯈꯣꯏ ꯁ꯭ꯋꯥꯏꯒꯤ ꯍꯥꯏꯔꯒꯗꯤ ꯂꯩꯄꯨꯡ ꯈꯥꯡꯒꯁꯤꯅꯗꯤ ꯑꯗꯨꯝ ꯌꯥꯝ ꯑꯌꯥꯝꯕ ꯃꯇꯝꯗ ꯂꯩꯄꯨꯡ ꯈꯥꯡꯒꯁꯤ ꯑꯗꯨꯝ ꯁꯤꯖꯤꯟꯅꯩ ꯑꯗꯩ ꯄꯦꯔꯨꯛ ꯀꯨꯝꯕ ꯂꯃꯥꯡꯈꯥ ꯒꯨꯝꯕꯁꯤꯅ ꯑꯗꯨꯝ ꯈꯔ ꯅꯣꯔꯃꯦꯜ ꯑꯣꯏꯅꯗꯤ ꯆꯥꯅꯩ ꯌꯥꯝ ꯐꯅ ꯐꯠꯇ꯭ꯔꯒꯗꯤ ꯑꯗꯨꯝ ꯗꯣꯛꯇꯔꯗꯕꯨꯗꯤ ꯆꯠꯂꯤ ꯑꯗꯣꯏꯁꯨ ꯇ꯭ꯔꯦꯗꯤꯁꯟꯅꯦꯜ ꯃꯦꯊꯠ ꯑꯣꯏꯅꯗꯤ ꯑꯩꯈꯣꯏ ꯂꯩꯄꯨꯡ ꯈꯥꯡꯒꯁꯤꯅ ꯑꯗꯨꯝ ꯐꯖꯅ ꯑꯗꯨꯝ ꯆꯥꯅꯩ ꯍꯤꯡꯅ ꯆꯥꯔꯁꯨ ꯌꯥꯏ ꯑꯗꯨꯒ ꯉꯥꯜꯂꯒꯁꯨ ꯑꯗꯨꯝ ꯆꯥꯅꯩ